ꯑꯩꯅ ꯏꯁꯩ ꯄꯥꯝꯂꯤꯕ ꯄ꯭ꯔꯣꯒꯥꯝꯁꯤꯡ ꯑꯁꯤ ꯍꯥꯏꯔꯒꯗꯤ ꯇꯤꯆꯔꯁ ꯗꯦ ꯇꯧꯕ ꯑꯃꯁꯨꯡ ꯁꯉꯥꯏ ꯐꯦꯁꯇꯤꯕꯦꯜꯗ ꯎꯠꯄ ꯀꯜꯆꯔꯦꯜꯁꯤꯡ ꯑꯃꯗꯤ ꯃꯥꯒꯤ ꯃꯥꯒꯤ ꯄꯥꯝꯖꯕ ꯍꯩ ꯁꯤꯡꯕ ꯎꯠꯄ ꯑꯃꯁꯨꯡ ꯏꯁꯥꯅ ꯄꯥꯝꯖꯕ ꯏꯁꯩ ꯑꯃꯗꯤ ꯃꯥꯔꯤꯐꯥꯠꯁꯤꯡ ꯑꯁꯤ ꯄꯥꯃꯖꯩ ꯑꯇꯣꯞꯄ ꯄ꯭ꯔꯣꯒꯥꯝꯁꯤꯡ ꯍꯥꯏꯔꯒꯗꯤ ꯇꯤꯆꯔꯁ ꯗꯦ ꯑꯃꯁꯨꯡ ꯄꯥꯏꯅꯦꯄꯜ ꯐꯦꯁꯇꯤꯕꯦꯜ ꯇꯧꯕ ꯑꯁꯤꯒꯤꯁꯤꯡꯁꯤ ꯄꯥꯝꯖꯩ ꯑꯩꯅ ꯑꯍꯥꯟꯕ ꯁꯛꯆꯈꯤꯕ ꯏꯁꯩ ꯄ꯭ꯔꯣꯒꯥꯝꯁꯤꯡ ꯄ꯭ꯔꯣꯒꯥꯝ ꯍꯥꯏꯔꯒꯗꯤ ꯇꯤꯆꯔꯁ ꯗꯦ ꯇꯧꯕ ꯃꯇꯝꯗ ꯑꯩꯍꯥꯛꯅ ꯏꯁꯩ ꯑꯃ ꯁꯛꯆꯈꯤ ꯃꯌꯥꯝꯅ ꯅꯨꯡꯁꯤꯕꯤꯗꯨꯅ ꯑꯩꯕꯨ ꯄꯨꯛꯅꯤꯡ ꯊꯧꯒꯠꯄꯤꯈꯤ ꯑꯃꯁꯨꯡ ꯃꯗꯨꯒꯤ ꯃꯇꯨꯡꯗꯒꯤ ꯏꯁꯥꯅꯁꯨ ꯌꯥꯝꯅ ꯄꯨꯛꯅꯤꯡ ꯅꯨꯡꯁꯤꯖꯅ ꯃꯈꯥꯁꯨ ꯑꯗꯨꯝ ꯁꯛꯅꯤꯡꯕꯒꯤ ꯑꯄꯥꯝꯕ ꯂꯩꯖꯩ ꯑꯗꯨꯃꯛꯅ ꯑꯇꯣꯞꯄ ꯄ꯭ꯔꯣꯒꯥꯝꯁꯤꯡꯗꯁꯨ ꯑꯩꯍꯥꯛꯅ ꯏꯁꯩ ꯁꯛꯆꯈꯤ ꯑꯇꯣꯞꯄ ꯄ꯭ꯔꯣꯒꯥꯝꯁꯤꯡꯗ ꯏꯁꯥꯅ ꯌꯥꯎꯅꯤꯡꯕꯒꯤ ꯃꯇꯨꯡ ꯏꯟꯅ ꯃꯈꯣꯏꯅꯁꯨ ꯌꯥꯎꯕꯤꯅꯕ ꯍꯥꯏꯔꯛꯈꯤ